ꯑꯥ ꯍꯌꯦꯡ ꯀꯣꯏ ꯆꯠꯂꯨꯁꯤꯔꯣ ꯀꯗꯥꯏꯗꯅꯣ ꯈꯪꯕ꯭ꯔꯣ ꯇꯤꯄꯥꯏꯃꯨꯛ ꯗꯥꯝ ꯆꯠꯂꯨꯁꯦ ꯌꯥꯕ꯭ꯔꯣ ꯏꯃꯥꯟꯅꯕꯤ ꯈꯔ ꯑꯗꯨꯝ ꯍꯧꯔꯛꯀꯦ ꯅꯪꯁꯨ ꯈꯔ ꯍꯧꯔꯛꯑꯣ ꯑꯗꯨꯒ ꯆꯠꯁꯦ ꯄꯨꯟꯗꯕꯁꯨ ꯍꯥ ꯍꯌꯦꯡ ꯆꯠꯁꯦ ꯍꯥꯏꯕ ꯄꯨꯟꯗꯕꯁꯨ ꯀꯨꯏꯔꯦ ꯑꯗꯨꯝ ꯄꯨꯟꯊꯣꯛꯁꯦꯕ ꯌꯥꯏꯗꯅ ꯑꯩ ꯏꯃꯥꯟꯅꯕꯤ ꯑꯃ ꯑꯅꯤ ꯂꯩ ꯑꯩꯈꯣꯏ ꯃꯅꯥꯛꯇꯒꯤ ꯑꯗꯨ ꯈꯔ ꯍꯧꯔꯛꯑꯒꯦ ꯅꯪ ꯅꯪꯁꯨ ꯍꯥꯏꯔꯛꯑꯣꯅꯦ ꯅꯪ ꯅꯪꯒꯤꯁꯨ ꯅꯃꯥꯟꯅꯕꯤ ꯑꯗꯨꯝ ꯈꯔ ꯍꯧꯔꯛꯑꯣ ꯑꯗꯨꯒ ꯆꯠꯁꯦ ꯍꯥꯏꯗꯅ ꯍꯣꯏ ꯍꯣꯏ ꯄꯨꯡ ꯄꯨꯡꯅꯦ ꯄꯨꯡ ꯇꯔꯥ ꯑꯗꯨꯋꯥꯏꯗ ꯆꯠꯃꯤꯟꯅꯔꯁꯦ ꯌꯥꯔꯦꯀꯣ ꯍꯣꯏ ꯌꯥꯔꯦ ꯌꯥꯔꯦ ꯑꯗꯨꯗꯤ ꯊꯝꯃꯒꯦꯀꯣ ꯍꯌꯦꯡ ꯁꯣꯏꯅꯗꯕꯤ ꯆꯠꯂꯁꯤꯀꯣ ꯍꯣꯏ ꯌꯥꯔꯦ ꯌꯥꯔꯦ